ꯃꯅꯤꯄꯨꯔ ꯍꯥꯏꯕ ꯂꯝꯗꯝ ꯑꯁꯤ ꯖꯥꯠ ꯃꯈꯜ ꯀꯌꯥ ꯑꯃ ꯆꯥꯛꯇꯥꯃꯤꯟꯅꯗꯨꯅ ꯂꯩꯕ ꯂꯝꯗꯝ ꯑꯃꯅꯤ ꯂꯝꯗꯝ ꯑꯁꯤꯗ ꯂꯩꯃꯤꯟꯅꯔꯤꯕ ꯖꯥꯠ ꯀꯌꯥ ꯑꯁꯤꯒꯤ ꯃꯔꯛꯇ ꯁꯥꯟꯇꯤ ꯑꯃꯁꯨꯡ ꯒ꯭ꯌꯥꯟ ꯇꯥꯅ ꯂꯩꯅꯕ ꯑꯥꯔꯠ ꯑꯦꯟ ꯀ꯭ꯔꯥꯐꯀꯤ ꯑꯆꯧꯕ ꯊꯧꯗꯥꯡ ꯑꯃ ꯂꯩ ꯁꯝꯅ ꯍꯥꯏꯔꯕꯗ ꯑꯩꯈꯣꯏꯅ ꯂꯥꯏ ꯌꯦꯛꯄ ꯄꯦꯟꯇꯤꯡ ꯍꯥꯏꯅꯁꯨ ꯈꯪꯅꯕꯥ ꯑꯗꯨꯗ ꯑꯩꯈꯣꯏꯅ ꯖꯥꯠ ꯑꯃꯒ ꯑꯃꯒꯒꯤ ꯃꯔꯛꯀꯤ ꯅꯨꯡꯁꯤ ꯆꯥꯟꯅꯕ ꯃ ꯀꯌꯥ ꯑꯗꯨ ꯌꯦꯛꯇꯨꯅꯥ ꯃꯤꯌꯥꯝꯗ ꯑꯩꯈꯣꯏꯅ ꯎꯠꯄ ꯉꯝꯃꯤ ꯑꯃꯗꯤ ꯐꯤꯗ ꯍꯥꯏꯔꯒꯅ ꯑꯩꯈꯣꯏꯒꯤ ꯇꯥꯡꯈꯨꯜꯒꯤ ꯂꯩꯔꯨꯝ ꯐꯤ ꯍꯥꯏꯅ ꯑꯃ ꯂꯩ ꯃꯩꯇꯩꯒꯤ ꯂꯨꯍꯣꯡꯕꯗ ꯌꯥꯎꯗ꯭ꯔꯕ ꯌꯥꯗ꯭ꯔꯕ ꯐꯤ ꯑꯃꯅꯤ ꯃꯁꯤꯅ ꯖꯥꯇꯤ ꯑꯅꯤ ꯑꯁꯤ ꯇꯠꯅ ꯊꯥꯅ ꯌꯥꯗ꯭ꯔꯕ ꯃꯔꯤ ꯑꯗꯨ ꯉꯥꯛꯅ ꯆꯠꯂꯤ ꯖꯒꯣꯏꯔꯣꯝꯗ ꯍꯥꯏꯔꯒꯅ ꯑꯩꯈꯣꯏꯒꯤ ꯂꯥꯏ ꯍꯔꯥꯎꯕ ꯍꯥꯏꯗꯅ ꯑꯃ ꯂꯩ ꯃꯩꯇꯩꯒꯤ ꯃꯗꯨꯗ ꯂꯥꯏꯃꯥꯡꯗ ꯑꯩꯈꯣꯏꯅ ꯖꯥꯇꯤ ꯀꯌꯥꯒꯤ ꯀꯥꯡꯂꯨꯞ ꯀꯌꯥꯒꯤ ꯖꯒꯣꯏ ꯀꯌꯥ ꯎꯠꯂꯤ ꯏꯁꯩ ꯀꯌꯥ ꯁꯛꯏ ꯑꯃꯗꯤ ꯂꯥꯏ ꯂꯣꯏꯕ ꯅꯨꯃꯤꯠꯇ ꯂꯥꯏꯔꯣꯏ ꯍꯥꯏꯔꯤꯕ ꯃꯇꯝꯁꯤꯗ ꯑꯩꯈꯣꯏꯅ ꯇꯥꯡꯈꯨꯜ ꯁꯥꯕ ꯍꯥꯏꯗꯅ ꯑꯃ ꯌꯥꯎꯏ ꯑꯗꯨꯅ ꯃꯩ ꯑꯩꯈꯣꯏꯒꯤ ꯂꯝꯗꯝ ꯑꯁꯤꯗ ꯃꯅꯤꯄꯨꯔ ꯍꯥꯏꯕ ꯂꯝ ꯑꯁꯤꯗ ꯆꯤꯡ ꯑꯃꯗꯤ ꯇꯝ ꯑꯁꯦ ꯇꯠꯅꯕ ꯊꯥꯅꯕ ꯌꯥꯗꯦ ꯍꯥꯏꯕꯗꯨ ꯑꯩꯈꯣꯏꯒꯤ ꯑꯥꯔꯠ ꯑꯦꯟ ꯀ꯭ꯔꯥꯐ ꯑꯃꯗꯤ ꯑꯥꯔꯠ ꯑꯦꯟ ꯀꯜꯆꯔ ꯑꯁꯤꯅ ꯑꯩꯈꯣꯏ ꯎꯠꯂꯤ